ꯅꯪꯒꯤ ꯎꯕꯔ ꯕꯨꯛ ꯇꯧꯕꯗꯣ ꯑꯩ ꯀꯦꯟꯁꯦꯜ ꯇꯧꯔꯒꯦ ꯃꯔꯝꯗꯤ ꯑꯩ ꯆꯠꯅꯕ ꯃꯇꯝ ꯌꯥꯝ ꯊꯨꯕꯅꯤꯅ ꯑꯩ ꯅꯪꯒꯤ ꯎꯕꯔꯁꯦ ꯉꯥꯏꯕ ꯉꯝꯗ꯭ꯔꯦ ꯑꯗꯨꯅ ꯎꯕꯔꯗꯨ ꯕꯨꯛ ꯇꯧꯕꯒꯤ ꯄꯩꯁꯥꯗꯨꯗꯤ ꯍꯟꯖꯤꯜꯂꯝꯃꯣ ꯍꯥꯏꯗꯅ ꯍꯥꯏꯖꯔꯛꯄꯅꯤ ꯃꯔꯝꯗꯤ ꯑꯩꯁꯦ ꯊꯕꯛ ꯑꯊꯨꯕ ꯂꯩꯕꯒꯤ ꯃꯔꯝꯅ ꯑꯩ ꯌꯥꯝ ꯊꯨꯅ ꯆꯠꯂꯒꯦ ꯇꯧꯕꯅꯦ